ꯑꯩꯈꯣꯏꯒꯤ ꯈꯨꯡꯒꯪꯒꯤ ꯈꯨꯟꯅꯥꯏꯗ ꯃꯔꯨꯑꯣꯏꯅ ꯀꯜꯆꯔꯦꯜ ꯗꯥꯟꯁ ꯇꯧꯕ ꯖꯒꯣꯏꯁꯤꯡꯒꯤ ꯃꯤꯡ ꯂꯨꯏ ꯉꯥꯏꯅꯤ ꯍꯥꯏꯕ ꯑꯃ ꯂꯩ ꯒꯥꯡꯉꯥꯏ ꯑꯗꯨ ꯀꯜꯆꯔꯦꯜ ꯗꯦ ꯍꯥꯏꯅ ꯂꯩ ꯃꯁꯤꯒꯤ ꯗꯥꯟꯁꯁꯤꯡꯁꯦ ꯀꯔꯝꯕ ꯑꯣꯀꯦꯖꯟꯗ ꯇꯧꯕ꯭ꯔꯥ ꯍꯥꯏꯕ ꯀꯥꯟꯗ ꯑꯩꯈꯣꯏꯅ ꯂꯨꯏ ꯉꯥꯏꯅꯤ ꯍꯥꯏꯕꯁꯦ ꯃꯍꯩ ꯃꯔꯣꯡ ꯊꯥꯕ ꯃꯇꯝꯗ ꯊꯥꯕ ꯌꯥꯔꯦ ꯍꯥꯏꯕ ꯀꯥꯟꯗ ꯑꯩꯈꯣꯏꯅ ꯑꯗꯨꯒꯤ ꯖꯒꯣꯏꯗꯣ ꯄꯥꯡꯊꯣꯛꯏ ꯑꯗꯨꯒ ꯀꯜꯆꯔꯦꯜ ꯗꯦ ꯍꯥꯏꯕꯁꯤꯅ ꯑꯩꯈꯣꯏꯅ ꯀꯃꯥꯏꯅ ꯇꯧꯒꯦ ꯍꯥꯏꯕ ꯀꯥꯟꯗ ꯀꯁꯇꯝꯒꯤ ꯑꯣꯏꯅ ꯀꯁꯇꯝꯁꯦ ꯃꯥꯡꯗꯅꯤꯉꯥꯏꯒꯤ ꯑꯣꯏꯅ ꯄꯨꯂꯞ ꯑꯣꯏꯅ ꯀꯜꯆꯔꯦꯜꯁꯦ ꯄꯨꯜꯂꯒ ꯈꯨꯡꯒꯪ ꯈꯨꯡꯒꯪ ꯈꯨꯡꯒꯪꯒꯤ ꯂꯣꯏꯅ ꯄꯨꯜꯂꯒ ꯖꯒꯣꯏꯁꯦ ꯄꯥꯡꯊꯣꯛꯏ ꯑꯗꯣ ꯃꯈꯟ ꯃꯈꯟꯒꯤ ꯖꯒꯣꯏ ꯃꯌꯥꯝꯁꯤ ꯎꯠꯂꯤ ꯑꯗꯨ ꯅꯠꯁꯀꯤ ꯑꯣꯏꯕ ꯖꯒꯣꯏ ꯌꯥꯝꯅ ꯎꯠꯂꯤ ꯑꯗꯨꯝ ꯑꯣꯀꯦꯖꯟ ꯑꯣꯀꯦꯖꯟꯒꯤ ꯃꯇꯨꯡꯏꯟꯅ ꯖꯒꯣꯏ ꯃꯈꯟ ꯃꯈꯟꯒꯤ ꯖꯒꯣꯏ ꯂꯩꯌꯦ ꯑꯗꯨ ꯃꯈꯟꯁꯤꯡꯗꯣ ꯑꯩꯈꯣꯏꯅ ꯃꯊꯪ ꯃꯊꯪ ꯇꯧꯔꯒ ꯎꯠꯂꯦ